ꯇꯦꯛꯅꯣꯂꯣꯖꯤ ꯆꯥꯎꯈꯠꯂꯛꯄꯗꯒꯤ ꯑꯩꯈꯣꯏ ꯃꯤꯑꯣꯏꯕꯒꯤ ꯄꯨꯟꯁꯤꯗ ꯑꯁꯨꯛꯀꯤ ꯃꯇꯤꯛ ꯅꯨꯡꯉꯥꯏꯕꯍꯟꯕ ꯍꯥꯏꯕꯗꯨ ꯑꯣꯏꯔꯦ ꯇꯦꯛꯅꯣꯂꯣꯖꯤꯒꯤ ꯑꯃꯠꯇ ꯉꯥꯏꯔꯕ ꯈꯨꯗꯣꯜ ꯑꯃ ꯍꯥꯏꯔꯕꯗꯤ ꯏꯁꯃꯥꯔꯠ ꯐꯣꯟ ꯑꯃꯁꯨꯡ ꯏꯟꯇꯔꯅꯦꯠ ꯑꯁꯤꯅꯤ ꯏꯁꯃꯥꯔꯠ ꯐꯣꯟ ꯑꯃꯁꯨꯡ ꯏꯟꯇꯔꯅꯦꯠ ꯆꯥꯎꯈꯠꯂꯛꯄꯅ ꯃꯔꯝ ꯑꯣꯏꯔꯒ ꯑꯩꯈꯣꯏꯒꯤ ꯃꯤꯑꯣꯏꯕꯒꯤ ꯄꯨꯟꯁꯤꯗ ꯑꯁꯨꯛꯀꯤ ꯃꯇꯤꯛ ꯆꯥꯎꯈꯠꯄ ꯍꯥꯏꯕꯗꯣ ꯑꯣꯏꯔꯦ ꯈꯨꯗꯝ ꯑꯣꯏꯅ ꯍꯥꯏꯔꯕꯗ ꯏ ꯄꯥꯎ ꯐꯥꯎꯗꯣꯛ ꯐꯥꯎꯖꯤꯟ ꯇꯧꯕ ꯃꯇꯝꯗ ꯏꯁꯃꯥꯔꯠ ꯐꯣꯟ ꯑꯃ ꯅꯠꯇ꯭ꯔꯒꯅ ꯏꯟꯇꯔꯅꯦꯠꯅ ꯊ꯭ꯔꯨꯗꯒꯤ ꯑꯁꯨꯛꯀꯤ ꯃꯇꯤꯛ ꯅꯨꯡꯉꯥꯏꯍꯜꯂꯦ ꯕꯤꯗꯤꯑꯣ ꯀꯣꯜꯂꯤꯡ ꯇꯧꯗꯨꯅ ꯑꯃꯁꯨꯡ ꯁꯛ ꯁꯛ ꯎꯅꯍꯟꯗꯨꯅ ꯑꯩꯈꯣꯏꯒꯤ ꯃꯤꯑꯣꯏꯕꯅ ꯄꯥꯎ ꯐꯥꯎꯗꯣꯛ ꯐꯥꯎꯖꯤꯟ ꯇꯧꯕꯗ ꯑꯁꯨꯛꯀꯤ ꯃꯇꯤꯛ ꯅꯨꯡꯉꯥꯏꯔꯦ ꯑꯇꯣꯞꯄ ꯑꯃ ꯍꯥꯏꯔꯕꯗ ꯇꯤꯛꯀꯦꯠ ꯀꯛꯄꯗ ꯀ꯭ꯌꯨꯗ ꯂꯦꯞꯄꯒꯤ ꯃꯍꯨꯠꯇ ꯏꯁꯃꯥꯔꯠ ꯐꯣꯟ ꯅꯠꯇ꯭ꯔꯒꯅ ꯏꯟꯇꯔꯅꯦꯠꯀꯤ ꯊ꯭ꯔꯨꯗꯒꯤ ꯇꯤꯛꯀꯦꯠ ꯑꯁꯤ ꯀꯛꯄ ꯀꯛꯇꯨꯅ ꯃꯤꯑꯣꯏꯕꯒꯤ ꯃꯇꯝꯁꯨ ꯑꯃꯁꯨꯡ ꯀ꯭ꯌꯨ ꯂꯦꯞꯄꯒꯤ ꯑꯋꯥꯕ ꯍꯥꯏꯕꯗꯨ ꯂꯩꯍꯟꯗ꯭ꯔꯦ ꯑꯃꯔꯣꯝꯗ ꯍꯥꯏꯔꯒ ꯄꯦꯃꯦꯟꯒꯤ ꯃꯇꯥꯡꯗꯁꯨ ꯀꯦꯁꯂꯦꯁ ꯏꯟꯗꯤꯌꯥꯗ ꯃꯇꯦꯡ ꯌꯥꯝꯅ ꯄꯥꯡꯉꯤ ꯏꯟꯇꯔꯅꯦꯠ ꯑꯃꯁꯨꯡ ꯏꯁꯃꯥꯔꯠ ꯐꯣꯟꯅ ꯐꯣꯟꯗ ꯄꯦꯃꯦꯟ ꯇꯧꯕꯗ ꯂꯥꯏꯁꯨ ꯂꯥꯏꯍꯜꯂꯦ ꯑꯃꯁꯨꯡ ꯄꯩꯁꯥꯒꯤ ꯑꯋꯥꯕ ꯑꯆꯣꯏꯕ ꯍꯟꯕ ꯍꯟꯕ ꯒꯤ ꯑꯋꯥꯕ ꯑꯗꯨꯁꯨ ꯀꯣꯛꯍꯜꯂꯦ ꯃꯁꯤꯇ ꯅꯠꯇꯅ ꯑꯩꯈꯣꯏꯅ ꯁꯣꯞꯄꯤꯡ ꯑꯦꯞ ꯃꯌꯥꯝ ꯑꯃ ꯊꯣꯛꯂꯛꯄꯗꯒꯤ ꯈꯨꯗꯝ ꯑꯣꯏꯅ ꯍꯥꯏꯔꯕꯗ ꯃꯤꯁꯣ ꯑꯃꯥꯖꯣꯟ ꯐ꯭ꯂꯤꯞꯀꯥꯔꯠ ꯍꯥꯏꯔꯤꯕꯁꯤꯡ ꯑꯁꯤ ꯊꯣꯛꯂꯛꯄꯗꯒꯤ ꯑꯩꯈꯣꯏꯅ ꯑꯄꯥꯝꯕ ꯄꯣꯠ ꯑꯗꯨ ꯌꯨꯝꯗꯒꯤ ꯑꯩꯈꯣꯏꯅ ꯑꯣꯔꯗꯔ ꯇꯧꯈ꯭ꯔꯒ ꯑꯩꯈꯣꯏꯒꯤ ꯊꯣꯡꯒꯥꯜꯗ ꯗꯦꯂꯤꯚꯔꯤ ꯇꯧꯔꯛꯇꯨꯅ ꯑꯩꯈꯣꯏꯒꯤ ꯃꯇꯝꯁꯨ ꯑꯃꯁꯨꯡ ꯃꯇꯝ ꯄꯩꯁꯥ ꯁꯨ ꯅꯨꯡꯉꯥꯏꯍꯜꯂꯦ ꯍꯥꯏꯕꯗꯨ ꯑꯗꯣ ꯑꯗꯨ ꯑꯣꯏꯔꯦ